ꯍꯂꯣ ꯑꯧ ꯑꯩꯈꯣꯏꯒꯤ ꯒꯥꯔꯤ ꯑꯩꯈꯣꯏꯒꯤ ꯒꯥꯔꯤ ꯀꯩꯅꯣ ꯇꯧꯕ ꯑꯣꯏꯕꯤꯔꯕ꯭ꯔ ꯑꯩꯈꯣꯏꯒꯤ ꯄꯦꯁꯦꯟꯖꯔ ꯒꯥꯔꯤ ꯍꯥꯏ ꯇꯥꯔꯦ ꯒꯥꯔꯤ ꯒꯥꯔꯤ ꯑꯩꯈꯣꯏꯅ ꯅꯦꯛꯆꯒꯦ ꯇꯧꯕ ꯑꯣ ꯑꯣ ꯅꯦꯛꯄꯁꯤ ꯅꯦꯛꯄꯁꯤ ꯑꯩꯈꯣꯏꯒꯤ ꯀꯩꯅꯣꯅꯤ ꯑꯩꯈꯣꯏꯒꯤ ꯑꯉꯥꯡꯁꯤꯡ ꯇꯧꯔꯒ ꯑꯩꯈꯣꯏ ꯁꯦꯟꯗ꯭ꯔꯥꯒꯨꯝꯕ ꯀꯣꯏꯕ ꯆꯠꯀꯦꯅ ꯇꯧꯕ ꯑꯗꯨ ꯁꯦꯟꯗ꯭ꯔꯥꯒꯤ ꯃꯐꯝ ꯑꯣ ꯁꯦꯟꯗ꯭ꯔꯥꯂꯣꯝꯗ ꯆꯠꯀꯗꯕ ꯎꯝ ꯃꯤꯗꯤ ꯑꯩꯈꯣꯏ ꯏꯃꯨꯡ ꯃꯅꯨꯡꯒꯤ ꯐꯦꯃꯤꯂꯤꯅꯤꯗꯪ ꯆꯠꯀꯗꯕꯅꯦ ꯑꯗꯨ ꯁꯦ ꯚꯔꯥꯅ ꯀꯃꯥꯏ ꯇꯧꯕꯅꯣ ꯈꯣꯠꯄꯅꯣꯅ ꯍꯥꯏꯐꯦꯠꯇꯪ ꯍꯪꯒꯦꯅ ꯇꯧꯖꯔꯛꯄ ꯍꯣꯏ ꯍꯣꯏ ꯍꯣꯏ ꯍꯣꯏ ꯑꯣ ꯑꯗꯨ ꯃꯁꯤ ꯑꯩꯈꯣꯏꯅ ꯆꯠꯀꯗꯣꯏꯁꯤ ꯅꯣꯡꯃꯒꯤ

ꯑꯣꯏꯗꯣꯏꯅꯦꯕ ꯑꯌꯨꯛꯇꯒꯤ ꯑꯗꯨꯝ ꯑꯣꯏꯗꯣꯏꯅꯦꯕ ꯍꯣꯏ ꯍꯣꯏ ꯍꯣꯏ ꯎꯝ ꯍꯣꯏ ꯎꯝ ꯎꯝ ꯑꯣ ꯍꯣꯏ ꯍꯣꯏ ꯑꯉꯥꯡꯁꯤꯡꯁꯤꯅ ꯍꯥꯏꯔꯤꯁꯤꯅ ꯑꯃꯨꯛ ꯃꯣꯏꯁꯤꯅ ꯇꯧꯔꯤꯁꯤꯅ ꯑꯩꯈꯣꯏꯒꯤ ꯃꯈꯜ ꯃꯈꯜꯅꯤ ꯃꯣꯏ ꯆꯠꯇꯣꯏꯁꯤꯗꯤ ꯁꯦꯟꯗ꯭ꯔꯥ ꯆꯠꯂꯨꯔꯅꯤ ꯑꯗꯩ ꯁꯦꯟꯗ꯭ꯔꯥꯗꯒꯤ ꯑꯃꯨꯛ ꯍꯜꯂꯛꯑꯅꯤ ꯍꯜꯂꯛꯑꯒ ꯑꯃꯨꯛ ꯍꯧꯖꯤꯛꯀꯥꯟꯗꯤ ꯃꯈꯟ ꯃꯈꯟ ꯑ ꯑꯥ ꯑꯥ ꯑ

ꯑꯣ ꯑꯣ ꯑꯣ ꯑꯣ ꯑꯣ ꯑꯣ ꯑꯣ ꯑꯗꯨꯝꯕꯗꯣ ꯑꯗꯨꯁꯨ ꯌꯧꯒꯗꯝꯅꯦ ꯑꯗꯨ ꯍꯧꯖꯤꯛꯀꯤ ꯍꯥꯏꯔꯤꯕ ꯃꯃꯟꯗꯨꯅ ꯑꯗꯨꯝ ꯄꯨꯗꯣꯔꯤꯔ ꯑꯥ ꯑꯣ ꯍꯥꯏꯗꯤ ꯃꯐꯝꯗꯤ ꯌꯥꯝꯃꯤꯕ ꯃꯐꯝ ꯑꯃꯗ ꯑꯃꯨꯛ ꯆꯠꯂꯨꯔꯅꯤ ꯑꯗꯩ ꯑꯃꯗ ꯑꯃꯨꯛ ꯆꯠꯂꯨꯔ ꯑꯃꯗ ꯅꯨꯃꯤꯠꯁꯦ ꯍꯌꯦꯡꯒꯨꯝꯕ ꯍꯌꯦꯡ ꯅꯠꯇ꯭ꯔꯒ ꯍꯪꯆꯤꯠꯁꯦ ꯍꯪꯆꯤꯠꯇꯤ ꯆꯠꯂꯔꯅꯤ ꯉꯁꯤꯃꯛ ꯅꯠꯇ꯭ꯔꯁꯨ ꯍꯌꯦꯡꯃꯛ ꯅꯠꯇ꯭ꯔꯒꯁꯨ

ꯍꯣꯏ ꯍꯣꯏ ꯑꯗꯨꯕꯨꯗꯤ ꯍꯣꯏ ꯑꯉꯥꯡꯁꯤꯡꯒ ꯇꯥꯅꯔ ꯇꯧꯖꯒꯦ ꯑꯗꯣ ꯑꯩꯅ ꯍꯥꯟꯅ ꯃꯃꯜꯗꯨ ꯍꯪꯗꯣꯛꯄ ꯑꯗꯒꯤ ꯃꯐꯝꯗꯨꯁꯨ ꯑꯩꯈꯣꯏꯅ ꯀꯌꯥ ꯀꯟꯅ ꯈꯪꯗꯕꯅꯤꯅ ꯑꯗꯨꯝ ꯃꯐꯝꯗꯣ ꯍꯪꯉꯛꯏꯅꯤ

ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯑꯗꯨꯅ ꯑꯩ ꯑꯉꯥꯡꯁꯤꯡꯗ ꯍꯪꯖꯔꯒꯦ ꯆꯞ ꯆꯥꯕꯤ ꯃꯣꯏꯅ ꯍꯥꯏꯗ꯭ꯔꯤꯕ ꯍꯥꯏꯐꯦꯠꯇ ꯃꯃꯜ ꯍꯪꯉꯛꯑꯣ ꯍꯪꯉꯛꯑꯒ ꯁꯤꯅꯤ ꯁꯤꯅꯤ ꯇꯥꯅꯔꯒ ꯇꯧꯅꯕꯅ ꯍꯥꯏꯗꯤ ꯍꯥꯏꯕꯅꯤ ꯑꯗꯨ ꯒꯥꯔꯤꯗꯤ ꯀꯔꯤ ꯀꯔꯝꯕ ꯒꯥꯔꯤ ꯑꯣꯏꯗꯣꯏꯅꯣ ꯒꯥꯔꯤꯁꯦ ꯇꯦꯛꯁꯤꯁꯦ ꯀꯩꯅꯣꯁꯦ ꯒꯥꯔꯤ ꯑꯅꯤ ꯂꯩꯔꯤꯁꯦ ꯑꯣ ꯑꯣ ꯚꯥꯟꯅ ꯃꯤꯁꯨ ꯈꯔ ꯆꯟꯅꯦꯕꯀꯣ ꯍꯣꯏ ꯍꯣꯏ

ꯎꯝ ꯎꯝ ꯎꯝ ꯎꯝ ꯎꯝ ꯑꯣ ꯑꯣ ꯑꯗꯨꯃ ꯑꯗꯨꯅ ꯆꯪꯉꯦꯕꯀꯣ ꯎꯝ ꯑꯣ ꯍꯣꯏ ꯍꯣꯏ ꯎꯝ ꯎꯝ ꯍꯣꯏ

ꯍꯣꯏ ꯍꯣꯏ ꯑ ꯑꯣ ꯑꯌꯨꯛꯇꯒꯤꯅ ꯅꯨꯃꯤꯗꯥꯡꯋꯥꯏꯔꯝꯐꯥꯎꯁꯤꯅꯤꯕ ꯂꯤꯁꯤꯡ ꯃꯉꯥꯃꯨꯛ ꯆꯪꯉꯦ ꯍꯥꯋꯁꯦ ꯅꯠꯇ꯭ꯔꯥ ꯑ ꯑꯗꯨꯅꯤ ꯆꯥꯛꯁꯤ ꯆꯥꯛꯁꯤ ꯑꯥꯗ ꯆꯥꯗꯣꯏꯅꯤꯕ ꯍꯣꯇꯦꯜꯒꯨꯝꯕ ꯑꯃꯗ ꯑꯣ ꯍꯣꯏ ꯍꯣꯏ ꯐꯔꯦ ꯐꯔꯦ ꯐꯔꯦ ꯐꯔꯦ ꯑ